ꯍꯦꯜꯂꯣ ꯑꯣ ꯃꯥꯅꯦ ꯀꯔꯤ ꯑꯥ ꯑꯣ ꯑꯣ ꯀꯔꯤ ꯀꯩ ꯐꯤꯗ ꯄꯥꯝꯃꯤꯅꯣ ꯑꯧ ꯀꯨꯔꯇꯤ ꯀꯨꯔꯇꯤꯗ ꯀꯩꯅꯣꯗꯣ ꯑꯅꯧꯕ ꯌꯥꯝ ꯂꯥꯛꯑꯦ ꯅꯪ ꯂꯥꯛꯑꯣ ꯑꯗꯨꯝ ꯌꯦꯡꯉꯣ ꯐꯤꯁꯦ ꯃꯈꯟ ꯁꯨꯔꯦ ꯑꯗꯣ ꯅꯪ ꯅꯣꯡꯃ ꯂꯥꯛꯑꯣ ꯀꯩꯅꯣ ꯇꯧꯔꯒ ꯁꯪꯉꯒꯗꯤ ꯏꯔꯥꯏ ꯅꯨꯃꯤꯠꯇꯤ ꯑꯩꯈꯣꯏꯒꯤꯗꯤ ꯊꯣꯡꯗꯤ ꯍꯥꯡꯖꯗꯦꯕꯀꯣ ꯄꯨꯡ ꯃꯥꯄꯜꯗꯒꯤꯅꯅꯦ ꯄꯨꯡ ꯃꯥꯡꯉꯥꯕꯧꯗꯤ ꯍꯥꯡꯉꯦ ꯑꯗꯣ ꯅꯪ ꯑꯗꯨꯗ ꯂꯥꯛꯅꯤꯡꯕ ꯀꯩꯅꯣꯗ ꯑꯗꯨꯝ ꯂꯥꯛꯑꯣ ꯌꯥꯔꯦ ꯄ꯭ꯔꯥꯏꯁꯦ ꯐꯤꯐꯤꯒꯤ ꯑꯗꯨꯗꯒꯤ ꯃꯥꯒꯤ ꯀꯩꯅꯣꯗꯨꯒꯣ ꯁꯨꯠꯇꯨꯒꯤ ꯃꯇꯨꯡ ꯏꯟꯅꯅꯦ ꯑꯗꯨꯝ ꯑꯩꯈꯣꯏꯅ ꯄꯤꯔꯦ ꯑꯗꯨꯗꯣ ꯑꯣꯐꯔꯁꯨ ꯑꯗꯨꯝ ꯄꯤꯅꯤ ꯂꯥꯛꯑꯣ ꯏꯔꯥꯏ ꯅꯨꯃꯤꯠꯇꯤ ꯍꯥꯡꯗꯦꯕ ꯑꯥ ꯑꯇꯩ ꯃꯇꯝꯗꯅ ꯅꯪ ꯑꯗꯨꯝ ꯂꯥꯛꯑꯣ ꯑꯅꯧꯕ ꯍꯟꯗꯛꯇꯤ ꯌꯥꯝ ꯂꯥꯛꯑꯦ ꯏꯠ ꯃꯌꯥꯒꯤ ꯑꯗꯨꯗꯒꯤ ꯅꯪꯅ ꯑꯗꯨꯝ ꯈꯟꯅꯤꯡꯕ ꯂꯧꯕꯗꯣ ꯑꯗꯨꯝ ꯂꯧꯑꯣ ꯌꯥꯅꯤ